ꯑꯩꯈꯣꯏꯒꯤ ꯁꯀ꯭ꯔꯤꯟ ꯇꯥꯏꯝ ꯀꯥ ꯍꯦꯟꯅ ꯋꯥꯡꯕꯅ ꯃꯔꯝ ꯑꯣꯏꯗꯨꯅ ꯍꯨꯖꯤꯀꯥꯟ ꯑꯉꯥꯡꯁꯤꯡꯅ ꯃꯁꯥꯟꯅꯁꯤꯡ ꯁꯥꯟꯅꯗꯕꯅꯤ ꯍꯥꯏꯅ ꯑꯩꯅ ꯈꯟꯖꯩ ꯑꯗꯨꯒ ꯁꯀ꯭ꯔꯤꯟ ꯇꯥꯏꯝ ꯀꯥ ꯍꯦꯟ ꯋꯥꯡꯅ ꯁꯤꯖꯤꯟꯅꯕꯅ ꯑꯉꯥꯡ ꯈꯔ ꯀꯌꯥ ꯑꯃꯗꯤ ꯃꯃꯤꯠ ꯁꯣꯛꯇꯨꯅ ꯃꯃꯤꯠꯀꯤ ꯑꯅꯥꯕꯒꯤ ꯂꯥꯌꯦꯡꯕ ꯀꯌꯥ ꯑꯃ ꯌꯥꯎꯔꯤ ꯑꯉꯥꯡꯁꯤꯡꯕꯨ ꯍꯦꯟꯅ ꯁꯥꯟꯅꯅꯕꯒꯤ ꯄꯨꯛꯅꯤꯡ ꯊꯣꯒꯠꯅꯕꯒꯤꯗꯃꯛꯇ ꯑꯩꯈꯣꯏꯒꯤ ꯃꯃꯥ ꯃꯄꯥꯁꯤꯡꯅ ꯑꯩꯈꯣꯏꯒꯤ ꯁꯥꯟꯅꯕ ꯃꯁꯥꯟꯅꯁꯤꯡ ꯑꯁꯤꯕꯨ ꯏꯟꯇ꯭ꯔꯣꯗ꯭ꯌꯨꯁ ꯇꯧꯕꯤꯕ ꯑꯃꯁꯨꯡ ꯑꯩꯈꯣꯏꯒꯤ ꯁꯀ꯭ꯔꯤꯟ ꯇꯥꯏꯝ ꯀꯥ ꯍꯦꯟꯅ ꯄꯤꯕꯤꯗꯕ ꯑꯩꯈꯣꯏꯒꯤ ꯃꯣꯕꯥꯏꯜ ꯄꯥꯏꯔꯒꯁꯨ ꯑꯀꯛꯅꯕ ꯃꯇꯝ ꯄꯤꯗꯨꯅ ꯃꯤꯅꯤꯠ ꯇꯔꯥ ꯑꯃꯝ ꯀꯩ ꯑꯃ ꯄꯤꯗꯨꯅ ꯐꯣꯟ ꯒꯦꯝ ꯁꯥꯟꯅꯕ ꯑꯣꯏꯒꯦꯔꯥ ꯏꯁꯩ ꯑꯃ ꯇꯥꯒꯦꯔꯥ ꯕꯤꯗꯤꯑꯣ ꯑꯃ ꯌꯦꯡꯒꯦꯔꯥ ꯑꯀꯛꯅꯕ ꯃꯇꯝ ꯄꯤꯗꯨꯅ ꯃꯃꯥ ꯃꯄꯥꯁꯤꯡꯅ ꯃꯇꯝ ꯆꯥꯅ ꯐꯣꯟ ꯑꯗꯨ ꯁꯤꯖꯟꯅꯍꯟꯕꯤꯕ ꯑꯗꯨꯒ ꯑꯩꯈꯣꯏꯒꯤ ꯌꯥꯎꯁꯪ ꯁ꯭ꯄꯔꯠꯅꯆꯤꯡꯕ ꯑꯩꯈꯣꯏꯒꯤ ꯁ꯭ꯀꯨꯜꯒꯤ ꯑꯦꯛꯇꯤꯕꯤꯇꯤꯁꯤꯡꯗ ꯑꯩꯈꯣꯏꯒꯤ ꯁ꯭ꯄꯣꯔꯠꯁ ꯌꯥꯎꯍꯟꯕ ꯑꯩꯈꯣꯏꯒꯤ ꯁ꯭ꯄꯣꯔꯠꯁꯤꯡ ꯑꯁꯤ ꯑꯉꯥꯡ ꯈꯨꯗꯤꯡꯃꯛ ꯌꯥꯎꯕ ꯇꯉꯥꯏ ꯐꯗꯦ ꯍꯥꯏꯕꯒꯤ ꯃꯋꯣꯡꯗ ꯑꯩꯈꯣꯏ ꯑꯉꯥꯡ ꯈꯨꯗꯤꯡꯃꯛ ꯂꯣꯏꯅ ꯃꯁꯥꯟꯅꯥꯁꯤ ꯂꯣꯏꯟ ꯌꯥꯎꯍꯟꯕꯤꯕ ꯑꯗꯨꯒ ꯑꯩꯈꯣꯏ ꯃꯁꯥꯟꯅ ꯑꯁꯤ ꯁꯥꯟꯅꯔꯕ ꯃꯇꯨꯡꯗ ꯑꯩꯈꯣꯏꯒꯤ ꯃꯅꯥꯖꯨ ꯑꯩꯈꯣꯏꯒꯤ ꯆꯥꯎꯅ ꯃꯌꯥꯝ ꯃꯥꯡꯗ ꯄꯤꯕꯤꯕ ꯃꯁꯤꯅ ꯑꯩꯈꯣꯏꯒꯤ ꯑꯉꯥꯡꯁꯤꯡ ꯑꯁꯤꯕꯨ ꯄꯨꯛꯅꯤꯡ ꯊꯣꯒꯠꯄꯖꯨ ꯍꯦꯜꯂꯛꯀꯅꯤ ꯁꯥꯟꯅꯕ ꯁꯥꯟꯅꯅꯤꯡꯕ ꯐꯥꯎꯍꯟꯅꯕꯒꯤ ꯃꯇꯨꯡ ꯏꯟꯅ ꯑꯩꯈꯣꯏ ꯃꯣꯕꯥꯏꯜ ꯁꯀ꯭ꯔꯤꯟ ꯇꯥꯏꯝ ꯑꯁꯤ ꯈꯔ ꯀꯥ ꯍꯦꯟꯅ ꯁꯤꯖꯤꯟꯅꯕ ꯑꯁꯤ ꯁꯤꯖꯤꯟꯅꯕꯒꯤꯗꯃꯛꯇ ꯁꯤꯖꯤꯟꯅꯗꯕꯒꯤꯗꯃꯛꯇ ꯑꯩꯈꯣꯏ ꯃꯃꯥ ꯃꯄꯥꯁꯤꯡꯅ ꯁ꯭ꯀꯦꯗꯨꯜ ꯑꯃ ꯁꯦꯝꯗꯣꯛꯇꯨꯅ ꯌꯥ ꯅꯣꯡꯃꯗ ꯌꯥꯝꯗ꯭ꯔꯕ ꯃꯇꯝ ꯈꯔ ꯈꯤꯇꯪ ꯑꯣꯏꯅ ꯄꯥꯏꯍꯟꯕꯅ ꯐꯩ ꯑꯗꯨꯒ ꯃꯁꯥꯟꯅꯥꯁꯤꯡ ꯑꯁꯤꯗ ꯑꯩꯈꯣꯏꯒꯤ ꯀꯥ ꯍꯦꯟꯅ ꯑꯩꯈꯣꯏꯒꯤ ꯊꯧꯖꯤꯟꯕ ꯑꯩꯈꯣꯏꯒꯤ ꯑꯌꯨꯛ ꯈꯨꯗꯤꯡ ꯅꯨꯃꯤꯗꯥꯡꯋꯥꯏꯔꯝ ꯈꯨꯗꯤꯡꯒꯤ ꯑꯩꯈꯣꯏꯒꯤ ꯃꯥꯁꯥꯅ ꯃꯁꯥ ꯃꯁꯥꯁꯤꯡꯒꯤ ꯃꯆꯥꯁꯤꯡꯅ ꯄꯥꯝꯖꯕ ꯃꯁꯥꯟꯅꯥ ꯑꯗꯨ ꯁꯥꯟꯅꯍꯟꯕ ꯇꯉꯥꯏ ꯐꯗꯦꯅ ꯈꯜꯂꯤ